ꯑꯩ ꯈꯨꯡꯒꯪꯗ ꯂꯩꯕ ꯃꯤꯑꯣꯏ ꯑꯣꯏꯕ ꯃꯔꯝꯅ ꯑꯩ ꯏꯁꯥꯒꯤ ꯃꯍꯩ ꯃꯔꯣꯡ ꯌꯣꯟꯒꯦ ꯍꯥꯏꯔꯒꯗꯤ ꯑꯩꯅ ꯍꯌꯦꯡ ꯌꯣꯟꯕ ꯆꯠꯀꯗꯧꯔꯤꯕ ꯄꯣꯠꯂꯝꯁꯤꯡ ꯑꯗꯨ ꯌꯥꯝꯅ ꯉꯜꯂꯤꯉꯩ ꯃꯇꯝꯗꯒꯤ ꯑꯩ ꯍꯦꯛꯇꯅ ꯑꯗꯒꯤ ꯃꯥꯏ ꯃꯥꯒꯤ ꯇꯣꯉꯥꯟ ꯇꯣꯉꯥꯟꯕ ꯃꯈꯜ ꯃꯈꯜꯒꯤ ꯄꯣꯠꯂꯝꯁꯤꯡ ꯑꯗꯨ ꯇꯣꯉꯥꯟ ꯇꯣꯉꯥꯟꯅ ꯑꯦꯔꯦꯖ ꯇꯧꯔꯒ ꯐꯖꯅ ꯊꯝꯂꯅꯤ ꯑꯗꯨꯒ ꯊꯝꯃꯕ ꯅꯨꯃꯤꯠꯇꯨꯗ ꯌꯥꯝꯅ ꯑꯉꯟꯕ ꯑꯌꯨꯛꯇ ꯑꯩ ꯏꯁꯥꯒꯤ ꯒꯥꯔꯤꯗ ꯍꯥꯞꯂꯒ ꯑꯩ ꯌꯣꯟꯕ ꯆꯠꯆꯩ ꯑꯗꯨꯒ ꯌꯣꯟꯕ ꯃꯇꯝꯗ ꯑꯃꯗꯒꯤ ꯑꯃꯗꯒꯤ ꯑꯇꯣꯞꯄ ꯃꯐꯝꯗꯒꯤ ꯇꯤꯛꯂꯨꯕ ꯀꯧꯕ ꯄꯣꯠ ꯑꯣꯏꯗꯕ ꯃꯔꯝꯅ ꯑꯩꯒꯤ ꯏꯪꯈꯣꯟꯗꯒꯤ ꯊꯣꯛꯄ ꯄꯣꯠꯊꯣꯛ ꯑꯣꯏꯕꯅ ꯑꯩ ꯀꯥ ꯍꯦꯟꯅ ꯇꯥꯡꯗꯅ ꯃꯌꯥꯝꯒꯤ ꯌꯥꯅꯕꯒꯤ ꯃꯌꯥꯝꯅ ꯄꯥꯝꯅꯅꯕꯒꯤ ꯃꯃꯟꯗ ꯑꯩ ꯌꯣꯟꯖꯩ ꯑꯩꯅ ꯌꯣꯟꯕ ꯆꯠꯆꯔꯤꯕ ꯀꯩꯊꯦꯟ ꯈꯔꯒꯤ ꯃꯃꯤꯡ ꯍꯥꯏꯖꯔꯕꯗ ꯑꯩꯈꯣꯏꯒꯤ ꯏꯝꯐꯥꯟ ꯃꯌꯣꯟꯗ ꯂꯩꯔꯤꯕ ꯈ꯭ꯋꯥꯏꯔꯝꯕꯟ ꯀꯩꯊꯦꯟ ꯂꯝꯂꯣꯡ ꯀꯩꯊꯦꯜ ꯑꯗꯒꯤ ꯊꯧꯕꯥꯟ ꯀꯩꯊꯦꯟ ꯑꯗꯨꯒ ꯃꯣꯏꯔꯥꯡ ꯀꯩꯊꯦꯟ ꯑꯁꯤꯅꯆꯤꯡꯕꯁꯤꯡ ꯑꯁꯤꯅꯤ ꯑꯗꯨꯒ ꯑꯩꯗꯤ ꯌꯥꯝꯅ ꯂꯝꯕꯤ ꯊꯣꯡ ꯅꯨꯡꯉꯥꯏꯇꯕ ꯈꯨꯡꯒꯪꯗ ꯂꯩꯕ ꯃꯤꯑꯣꯏ ꯑꯣꯏꯕ ꯃꯔꯝꯅ ꯑꯩ ꯑꯩꯒꯤ ꯄꯣꯠꯊꯣꯛꯁꯤꯡ ꯑꯗꯨ ꯑꯇꯣꯞꯄ ꯔꯥꯏꯖꯁꯤꯡꯗ ꯌꯣꯟꯕꯒꯤ ꯈꯨꯗꯣꯡ ꯆꯥꯕ ꯑꯗꯨ ꯑꯩꯉꯣꯟꯗ ꯂꯩꯖꯗꯦ